ꯌꯦꯁ ꯐꯤꯞꯇꯤꯟ ꯊꯥꯎꯖꯟ ꯐꯥꯏꯕ ꯍꯟꯗ꯭ꯔꯦꯗ ꯑꯦꯟ ꯁꯕꯦꯟꯇꯤ ꯁꯤꯛꯁ ꯑꯥꯏꯠꯇꯤꯟ ꯊꯥꯎꯖꯟ ꯐꯥꯏꯕ ꯍꯟꯗ꯭ꯔꯦꯗ ꯑꯦꯟ ꯅꯥꯏꯟꯇꯤ ꯁꯤꯛꯁ ꯋꯥꯟ ꯂꯥꯛ ꯐꯣꯔꯇꯤ ꯁꯕꯦꯟ ꯊꯥꯎꯖꯟ ꯑꯦꯟ ꯅꯥꯏꯟꯇꯤ ꯁꯤꯛꯁ ꯔꯨꯄꯤꯁ ꯑꯦꯟ